ꯑꯩꯅ ꯈ꯭ꯋꯥꯏꯗꯒꯤ ꯈꯣꯏꯗꯥꯖꯕ ꯁꯕꯖꯦꯛꯇꯤ ꯑꯪꯀ ꯃꯦꯠꯁ ꯑꯣꯏꯈꯤ ꯃꯁꯤ ꯀꯔꯤꯒꯤꯗꯃꯛꯇ ꯑꯩꯒꯤ ꯁ꯭ꯀꯨꯜꯂꯤꯡ ꯃꯇꯝꯗ ꯁ꯭ꯀꯨꯜꯒꯤ ꯃꯇꯝꯗ ꯄꯥꯝꯈꯤꯕꯅꯣ ꯍꯥꯏꯔꯒꯗꯤ ꯑꯪꯀ ꯍꯥꯏꯕꯁꯤ ꯐꯤꯂꯣꯖꯣꯐꯤ ꯆꯪꯉꯤ ꯁꯥꯏꯟꯇꯤꯐꯤꯛ ꯇ꯭ꯔꯨꯠ ꯆꯪꯉꯤ ꯄꯣꯏꯟ ꯑꯃ ꯕꯤꯟꯗꯨ ꯑꯃꯕꯨꯛ ꯃꯌꯦꯛ ꯈꯦꯠꯅꯕ ꯌꯥꯗꯕ ꯃꯥꯒꯤ ꯇꯥꯒꯗꯕ ꯐꯣꯜꯗꯣ ꯑꯃꯈꯛꯇꯪ ꯌꯥꯝ ꯄꯥꯔꯇꯤꯀꯨꯂꯔ ꯑꯣꯏꯕ ꯑꯇꯣꯞꯄ ꯌꯥꯟꯁꯤꯟꯕ ꯌꯥꯗꯕ ꯁꯕꯖꯦꯛ ꯑꯃ ꯑꯣꯏ ꯃꯁꯤꯒꯤ ꯁꯥꯔꯒ ꯏꯕꯁꯨ ꯌꯥꯗꯦ ꯃꯁꯤ ꯅꯩꯅꯔꯤꯕ ꯄꯥꯔꯤꯕ ꯄꯥꯔꯤꯕꯃꯈꯩ ꯑꯩꯈꯣꯏꯗ ꯏꯁꯄꯤꯠ ꯍꯦꯜꯂꯛꯄ ꯑꯩꯈꯣꯏꯗ ꯍꯩꯕ ꯍꯦꯟꯕ ꯍꯣꯠꯅꯔꯤꯃꯈꯩ ꯊꯣꯛꯄ ꯑꯗꯨꯝꯕ ꯁꯕꯖꯦꯛ ꯑꯃ ꯑꯣꯏꯅ ꯇꯧꯕ ꯃꯁꯤꯅ ꯑꯩꯒꯤꯅ ꯈ꯭ꯋꯥꯏꯗꯒꯤ ꯄꯥꯝꯖꯕ ꯁꯕꯖꯦꯛꯁꯤ ꯃꯦꯠꯁ ꯑꯪꯀ ꯑꯣꯏꯈꯤꯕꯅꯤ